ꯍꯜꯂꯣ ꯍꯥꯏ ꯀꯥꯡꯒꯤ ꯃꯇꯥꯡꯁꯤꯕꯨ ꯀꯃꯥꯏ ꯀꯃꯥꯏꯅ ꯇꯧꯕꯒꯦ ꯅꯈꯣꯏ ꯑꯗꯨꯋꯥꯏꯗ ꯀꯥꯡ ꯁꯥꯟꯅꯕ ꯀꯔꯤ ꯀꯔꯤ ꯌꯦꯡꯕ ꯅꯨꯡꯉꯥꯏꯕ꯭ꯔꯣ ꯑꯣ ꯀꯥꯡꯒꯤ ꯃꯇꯥꯡꯗ ꯁꯨꯝ ꯈꯪꯅꯤꯡꯗꯅ ꯐꯣꯟ ꯇꯧꯔꯛꯄ

ꯑꯗꯨ ꯀꯃꯥꯏ ꯀꯃꯥꯏꯅ ꯇꯧꯔꯒ ꯁꯥꯟꯅꯕꯅꯣ ꯍꯥꯏꯕꯗꯨ ꯍꯪꯅꯤꯡꯕ ꯅꯈꯣꯏ ꯈꯔ ꯈꯪꯕꯅꯤꯅ ꯎꯝ ꯎꯝ ꯎꯝ ꯃꯥꯒꯤ ꯗ꯭ꯔꯦꯁ ꯅꯨꯡꯗꯤ ꯁꯦꯠꯄ꯭ꯔꯣ ꯑꯣ ꯅꯈꯣꯏ ꯀꯥꯡ ꯁꯥꯟꯅꯕ ꯃꯇꯝꯗ ꯆꯥꯕ ꯊꯛꯄꯗꯤ ꯈꯦꯆ꯭ꯔꯤꯒꯨꯝꯕ ꯀꯔꯤ ꯀꯔꯤ ꯇꯧꯕ ꯅꯠꯇ꯭ꯔꯣ ꯎꯝ ꯎꯝ ꯑꯣ ꯑꯗꯨ ꯃꯤ ꯀꯌꯥ ꯀꯌꯥꯅꯣ ꯁꯥꯟꯅꯔꯤꯁꯦ ꯀꯥꯡ ꯁꯥꯟꯅꯕꯁꯦ ꯎꯝ ꯎꯝ ꯇꯔꯦꯠ ꯇꯔꯦꯠ ꯁꯥꯟꯅꯕ ꯁꯨꯝ ꯅꯈꯣꯏ ꯈꯔ ꯈꯪꯉꯦ ꯍꯥꯏꯕꯗꯨꯗ ꯍꯪꯕꯅꯤꯗ ꯎꯝ ꯄꯥꯡꯊꯣꯛꯄꯗꯤ ꯃꯇꯝꯗꯤ ꯂꯩꯕ꯭ꯔꯥ ꯀꯔꯝꯕ ꯃꯇꯝꯗ ꯇꯧꯋꯤ ꯎꯝ ꯑꯣ ꯐꯔꯦ ꯐꯔꯦ ꯑꯗꯨꯗꯤ ꯊꯝꯅꯉꯥꯏ ꯇꯧꯔꯒꯦ ꯅꯈꯣꯏ ꯈꯪꯅꯤꯡꯗꯅ ꯁꯨꯝ ꯐꯣꯟ ꯇꯧꯕꯅꯤꯀꯣ